ꯍꯂꯣ ꯁꯤ ꯆꯅꯣꯝ ꯆꯟꯕꯤꯒꯤ ꯐꯨꯠ ꯋꯦꯌꯥꯔ ꯏꯁ꯭ꯇꯣꯔꯗꯨꯔꯣ ꯑꯣ ꯑꯩꯁꯦ ꯈꯣꯡꯎꯞ ꯈꯤꯠꯇ ꯂꯩꯒꯦ ꯇꯧꯕꯅꯦ ꯈꯣꯡꯎꯞ ꯑꯃꯇ ꯂꯩꯖꯀꯦ ꯇꯧꯕꯅꯦꯀꯣ ꯑꯗꯨ ꯀꯩ ꯀꯩ ꯈꯣꯡꯎꯞ ꯃꯈꯜꯁꯤꯡ ꯂꯩꯒꯦꯅ ꯑꯝꯇ ꯍꯪꯒꯦ ꯇꯧꯕ ꯈꯣꯡꯉꯨꯞ ꯈꯨꯅꯤꯡ ꯑꯋꯥꯡꯕꯤꯗ ꯀꯔꯝ ꯀꯔꯝꯕ ꯏꯁꯇꯥꯏꯜ ꯂꯩꯒꯦ ꯎꯝ ꯄꯦꯟꯁꯤꯜ ꯁꯨꯗꯁꯨ ꯂꯩꯕ꯭ꯔꯣ ꯑꯣ ꯑꯗꯨ ꯈꯣꯡ ꯑꯣ ꯑꯩꯁꯦ ꯀꯔꯝꯕꯅ ꯅꯨꯡꯉꯥꯏꯗꯣꯏꯅꯣ ꯈꯪꯗꯦ ꯃꯥꯒꯤ ꯑꯋꯥꯡꯕꯁꯦ ꯃꯔꯛꯀꯤ ꯃꯔꯛ ꯌꯥꯝ ꯍꯦꯟꯅꯁꯨ ꯋꯥꯡꯗꯕ ꯌꯥꯝꯅ ꯍꯦꯟꯅꯁꯨ ꯅꯦꯡꯗꯕ ꯏꯟꯆꯤ ꯑꯃ ꯑꯃ ꯃꯈꯥꯏ ꯃꯨꯛꯀꯤ ꯆꯥꯡꯗꯤ ꯂꯩꯒꯗ꯭ꯔꯥ ꯑꯗꯨꯒ ꯐ꯭ꯂꯦꯠꯇꯗꯤ ꯀꯣꯂꯥꯄꯨꯔꯤꯒꯤ ꯏꯁꯇꯥꯏꯜꯗꯨꯗꯤ ꯂꯩꯕ꯭ꯔꯥ ꯑꯣ ꯑꯣ ꯑꯉꯥꯡꯒꯤꯗꯗꯤ ꯆꯍꯤ ꯀꯌꯥ ꯀꯌꯥꯃꯨꯛꯀꯤ ꯂꯩꯒꯗꯒꯦ ꯑꯣ ꯅꯨꯄꯤ ꯃꯆꯥꯒꯤ ꯈꯣꯡꯎꯞ ꯈꯤꯠꯇ ꯌꯦꯡꯒꯦ ꯇꯧꯅꯦꯕꯀꯣ ꯑꯗꯣ ꯃꯥꯒꯤ ꯈꯨꯅꯤꯡ ꯈꯤꯠꯇꯪ ꯅꯦꯝꯇꯛ ꯇꯧꯕ ꯑꯗꯨꯒ ꯇꯣꯡꯕꯗꯁꯨ ꯈꯣꯡ ꯅꯔꯣꯏꯗꯧꯕ ꯑꯗꯨꯒꯨꯝꯕ ꯌꯦꯡꯒꯦ ꯇꯧꯅꯦ ꯑꯗꯨ ꯂꯩꯒꯗ꯭ꯔꯥ ꯎꯝ ꯎꯝ

ꯌꯥꯝꯅ ꯑꯩꯈꯣꯏꯒꯤ ꯇꯣꯡꯕꯗꯁꯨ ꯂꯨꯝꯗꯕ ꯏꯌꯥꯡ ꯌꯥꯡꯕ ꯃꯈꯜꯒꯤꯗꯣ ꯄꯥꯝꯕ ꯍꯥꯏ ꯇꯥꯔꯦꯀꯣ ꯈꯔ ꯌꯥꯡꯕ ꯀꯝꯐꯣꯔꯇꯦꯕꯜ ꯑꯣꯏꯕꯗꯣ ꯑꯉꯥꯡꯒꯤꯗꯗꯤ ꯂꯨꯝꯕꯁꯨ ꯅꯨꯡꯉꯥꯏꯇꯦꯗꯅ ꯑꯗꯨꯒ ꯀꯣꯏꯆꯦꯟ ꯆꯦꯜꯂꯒ ꯁꯥꯟꯅꯕꯗ ꯅꯨꯡꯉꯥꯏꯒꯗꯕ ꯄꯣꯠꯇꯣ ꯑꯗꯨ ꯌꯦꯡꯒꯦꯅ ꯇꯧꯕꯅꯦꯕ ꯑꯗꯨꯃ ꯂꯧꯖꯔꯒꯦ ꯑꯗꯨꯒ ꯑꯍꯟꯒꯤꯗꯅ ꯀꯥꯍꯦꯟꯅꯁꯨ ꯋꯥꯡꯗꯕ ꯑꯩꯈꯣꯏꯒꯤ ꯏꯟꯆꯤ ꯑꯃ ꯇꯪꯈꯥꯏꯃꯨꯛ ꯋꯥꯡꯕ ꯑꯗꯨꯒꯨꯝꯕꯗ ꯂꯧꯅꯤꯡꯉꯦ ꯑꯗꯨꯒ ꯑꯈꯣꯏꯒꯤ ꯕ꯭ꯂꯣꯛ ꯑꯣꯏꯕꯗꯣ ꯍꯤꯜꯁꯦ ꯕ꯭ꯂꯣꯛ ꯑꯣꯏꯕꯗꯣ ꯑꯗꯨ ꯄꯥꯝꯃꯦꯕꯀꯣ ꯄꯝꯁꯨꯁꯇꯤ ꯈꯣꯡꯕꯤ ꯌꯥꯝ ꯅꯥꯏ ꯄꯝꯁꯨꯁꯇꯤ ꯄꯥꯝꯗꯦ ꯑꯩꯈꯣꯏꯒꯤ ꯁꯠ ꯂꯥꯎꯅ ꯊꯤꯡꯖꯟꯕ ꯌꯥꯕ ꯏꯁꯇ꯭ꯔꯥꯏꯕ ꯆꯦꯟꯕꯒꯨꯝꯕ ꯂꯥꯏꯟ ꯑꯅꯤꯒꯨꯝꯕ ꯆꯦꯟꯕꯒꯨꯝꯕꯗꯣ ꯑꯗꯨꯗ ꯑꯣꯏꯅ ꯄꯥꯝꯃꯦ ꯑꯗꯣ ꯌꯥꯔꯒꯗꯤ ꯍꯧꯖꯤꯛꯀꯤ ꯂꯥꯏꯟ ꯆꯦꯟꯕ ꯑꯅꯤ ꯆꯦꯟꯕꯗꯨꯃꯒ ꯑꯗꯨꯒ ꯑꯉꯥꯡꯒꯤ ꯈꯔ ꯌꯥꯡꯇꯛ ꯇꯧꯕꯗꯣ ꯑꯗꯨꯃꯒ ꯑꯩ ꯂꯧꯖꯔꯒꯦ ꯌꯥꯔꯅꯤꯀꯣ ꯊꯝꯖꯔꯦ ꯊꯝꯖꯔꯦ